ꯈꯪꯍꯧ ꯏꯈꯪ ꯈꯪꯍꯧꯗꯅ ꯀꯅꯥꯒꯨꯝꯕꯃ ꯑꯩꯈꯣꯏꯒꯤ ꯈꯨꯡꯒꯪꯗ ꯂꯤꯟꯅ ꯆꯤꯛꯂꯒꯗꯤ ꯑꯩꯈꯣꯏꯒꯤ ꯀꯅꯥ ꯀꯅꯥꯒꯨꯝꯕ ꯈꯔꯗꯤ ꯑꯩꯈꯣꯏꯗ ꯆꯤꯛꯏꯕ ꯃꯐꯝꯗꯨꯁꯨ ꯑꯩꯈꯣꯏꯒꯤ ꯃꯍꯨ ꯆꯤꯡꯊꯣꯛꯂꯤꯅꯦꯅ ꯆꯨꯞꯅꯕꯗꯨ ꯆꯨꯞꯊꯣꯛꯂꯀꯥꯟꯗ ꯇꯧꯕꯗꯨ ꯃꯗꯨ ꯗꯦꯟꯖꯔꯅꯤ ꯑꯗꯨ ꯇꯧꯗꯕꯤꯗ ꯑꯩꯈꯣꯏꯒꯤ ꯃꯅꯥꯛ ꯅꯛꯄ ꯑꯥꯔꯃꯤ ꯀꯦꯝꯞ ꯗ ꯑꯩꯈꯣꯏ ꯄꯨꯅꯕ ꯍꯣꯠꯅꯒꯅꯤ ꯑꯥꯔꯃꯤ ꯀꯦꯝꯞꯇ ꯄꯨꯕꯒꯤ ꯃꯔꯝꯗꯤ ꯑꯩꯈꯣꯏꯅ ꯁꯨꯝ ꯄꯥꯎ ꯇꯥꯖꯕꯗ ꯑꯩꯈꯣꯏꯒꯤ ꯑꯥꯔꯃꯤꯒꯤ ꯃꯅꯥꯛꯇꯗꯤ ꯑꯩꯈꯣꯏ ꯂꯤꯟ ꯆꯤꯛꯄꯒꯤ ꯑꯦꯟꯇꯤꯗꯣꯠꯁꯦ ꯂꯩ ꯍꯥꯏꯅ ꯁꯨꯝ ꯄꯥꯎ ꯇꯥꯕꯒꯤ ꯃꯥꯏ ꯃꯅꯥꯛꯇ ꯄꯨꯒꯅꯤ ꯑꯗꯨꯒ ꯑꯍꯥꯟꯕꯗꯗꯤ ꯑꯩꯈꯣꯏ ꯍꯦꯛ ꯆꯤꯛꯄ ꯃꯤꯗꯨ ꯑꯍꯥꯟꯕꯗ ꯑꯩꯈꯣꯏ ꯐꯤ ꯑꯃꯅ ꯃꯥꯏ ꯆꯤꯛꯏꯕ ꯃꯐꯝꯗꯨ ꯍꯨꯗꯨ ꯆꯥꯏꯊꯣꯛꯈꯤꯗꯅꯕ ꯐꯤꯗꯨꯅ ꯀꯤꯁꯜꯂꯀꯥꯟꯗ ꯑꯩꯈꯣꯏꯒꯤ ꯇꯨꯝꯊꯍꯟꯗꯕꯤꯗ ꯃꯥꯁꯤ ꯒ꯭ꯌꯥꯟ ꯃꯥꯡꯍꯟꯗꯕꯤꯗ ꯄꯨꯅꯅꯕ ꯑꯩꯈꯣꯏ ꯍꯣꯠꯅꯒꯅꯤ